ꯑꯩꯈꯣꯏꯒꯤ ꯃꯅꯤꯄꯨꯔꯒꯤ ꯃꯐꯝ ꯑꯁꯤꯗꯁꯨ ꯑꯗꯨꯝ ꯁꯨꯝꯕ ꯀꯩꯅꯣꯁꯤ ꯑꯇꯣꯞꯄ ꯑꯥꯎꯠꯁꯥꯏꯠꯇ ꯆꯠꯇ꯭ꯔꯒꯁꯨ ꯃꯅꯤꯄꯨꯔꯒꯤ ꯃꯐꯝꯁꯤꯗꯁꯨ ꯐꯦꯁꯤꯂꯤꯇꯤ ꯑꯗꯨꯝ ꯂꯩꯔꯦ ꯑꯩꯈꯣꯏꯒꯤ ꯄ꯭ꯔꯥꯏꯕꯦꯠ ꯂꯩꯕꯣꯔꯦꯇ꯭ꯔꯤꯁꯨ ꯃꯌꯥꯝ ꯂꯤꯡꯈꯠꯂꯦ ꯑꯗꯨꯗꯒꯤ ꯑꯩꯈꯣꯏꯒꯤ ꯒꯣꯕꯔꯃꯦꯟ ꯍꯣꯁꯄꯤꯇꯥꯜꯁꯤꯡꯗꯁꯨ ꯑꯗꯨꯝ ꯐꯦꯁꯤꯂꯤꯇꯤ ꯄꯤꯑꯦ ꯐ꯭ꯔꯤꯗ ꯇꯦꯁ ꯇꯧꯕ ꯌꯥꯕꯒꯤ ꯕ꯭ꯂꯠ ꯇꯦꯁꯀꯤ ꯑꯗꯨꯗꯒꯤ ꯁꯤ ꯗꯤ ꯏꯁꯀꯦꯟ ꯑꯦꯛꯁꯔꯦ ꯑꯦꯟ ꯅꯥꯏ ꯂꯣꯏꯅ ꯇꯧꯔꯦ ꯑꯗꯨꯒ ꯀꯩꯅꯣ ꯑꯇꯣꯞꯄ ꯑꯥꯎꯠꯁꯥꯏꯠꯇ ꯆꯠꯇꯕꯤꯗ ꯑꯗꯨꯝ ꯁꯤꯗ ꯑꯩꯈꯣꯏꯒꯤ ꯁꯤꯗꯩ ꯐꯦꯁꯤꯂꯤꯇꯤ ꯂꯣꯏꯅ ꯑꯩꯈꯣꯏꯒꯤ ꯁꯤꯗ ꯂꯣꯏꯅ ꯀꯩꯅꯣ ꯌꯦꯡꯉꯦ ꯑꯗꯨꯝ ꯒꯦꯕꯔꯃꯦꯟ ꯒꯦꯕꯔꯃꯦꯟꯒꯤ ꯍꯣꯁꯄꯤꯇꯥꯜꯁꯤꯡꯗꯁꯨ ꯑꯗꯨꯝ ꯌꯦꯡꯉꯦ ꯑꯗꯣ ꯀꯩꯅꯣ ꯐ꯭ꯔꯤꯗ ꯑꯗꯨꯝ ꯌꯦꯡꯕꯤꯔꯦ ꯂꯦꯁ ꯂꯥꯡ ꯑꯗꯨꯝ ꯐ꯭ꯔꯤꯗ ꯇꯧꯔꯦ ꯑꯇꯩꯗ ꯑꯝꯇ ꯆꯠꯇ꯭ꯔꯁꯨ ꯈꯣꯠꯇ꯭ꯔꯁꯨ ꯌꯥꯔꯦ